ꯍꯂꯣ ꯑꯣ ꯇꯥꯏ ꯍꯥꯎ ꯔꯣꯖꯤꯠꯂꯥ ꯑꯦ ꯑꯁ ꯑꯩꯔꯣ ꯑꯩ ꯌꯨꯝ ꯂꯩꯅꯦ ꯌꯨꯝꯗ ꯀꯩꯅꯣ ꯇꯧꯋꯦ ꯌꯨꯝ ꯊꯣꯛꯂꯛꯄ ꯀꯨꯏꯗ꯭ꯔꯤꯅꯦ ꯅꯪꯅ ꯀꯃꯥꯏ ꯀꯃꯥꯏ ꯇꯧꯔꯤꯕ ꯅꯪꯗꯤ

ꯑꯦ ꯂꯥꯛꯀꯗꯧꯕꯅꯤꯅꯦ ꯂꯥꯏ ꯍꯔꯥꯎꯕꯁꯨ ꯆꯠꯀꯗꯝꯅꯤꯅꯦ ꯂꯥꯏ ꯍꯔꯥꯎꯕ ꯆꯠꯄꯁꯨ ꯅꯨꯡꯉꯥꯏꯕꯅꯤꯅꯦ ꯑꯁ ꯌꯥꯎꯗꯕ ꯐꯅꯥꯝ ꯀꯨꯏꯔꯦ ꯌꯥꯎꯅꯤꯡꯉꯤ ꯑꯗꯣ ꯅꯣꯏꯕꯨ ꯀꯥꯏꯗ ꯂꯩꯔꯤꯅꯣ ꯍꯧꯖꯤꯛꯄꯨ ꯊꯣꯛꯂꯛꯑꯦ ꯆꯥꯛ ꯏꯁꯤꯡ ꯆꯥꯔꯕꯣ ꯀꯃꯥꯏ ꯀꯃꯥꯏ ꯇꯧꯔꯕ ꯆꯥꯛ ꯏꯁꯤꯡ ꯆꯥꯔꯦ ꯐꯔꯦꯅꯦ ꯑꯦ ꯈꯪꯗꯦ ꯅꯥꯕ ꯌꯨꯝ ꯊꯣꯛꯂꯛꯏꯁꯦ ꯁꯨꯇꯤꯕꯨꯗꯤ ꯈꯤꯇꯪ ꯁꯥꯡꯅ ꯂꯩꯌꯦꯕꯣ ꯀꯨꯝꯍꯩꯁꯤ ꯃꯊꯪ ꯃꯊꯪ ꯍꯧꯖꯤꯛ ꯌꯦꯡꯅꯤꯡꯉꯤꯁꯤ ꯍꯧꯖꯤꯛ ꯍꯧꯖꯤꯛ ꯐꯦꯕꯋꯥꯔꯤ ꯍꯧꯔꯦ ꯐꯦꯕꯋꯥꯔꯤ ꯍꯧꯔꯦ ꯃꯥꯔꯁꯇ ꯌꯥꯎꯁꯪ ꯂꯥꯛꯑꯅꯤ ꯌꯥꯎꯁꯪ ꯂꯣꯏꯕꯗꯒꯤꯗꯤ ꯂꯥꯏ ꯍꯔꯥꯎꯕ ꯑꯗꯨꯗꯨ ꯑꯃꯨꯛ ꯂꯥꯛꯑꯅꯤ ꯂꯥꯏ ꯍꯔꯥꯎꯕꯅ ꯆꯠꯅꯤꯡꯉꯤ ꯅꯕꯥ ꯆꯠꯂꯨꯁꯤꯅꯦ ꯅꯪ ꯊꯕꯛ ꯍꯥꯡꯉꯗꯤ ꯌꯥꯗ꯭ꯔꯣ ꯍꯣꯏ ꯆꯠꯂꯨꯁꯤ ꯑꯥ ꯌꯥꯏ ꯌꯥꯏ ꯌꯥꯏ ꯌꯥꯏ ꯌꯥꯏ ꯌꯥꯏ ꯌꯦꯡꯉꯨꯁꯤ ꯌꯦꯡꯉꯨꯁꯤ ꯂꯥꯏ ꯍꯔꯥꯎꯕ꯭ꯔꯣ ꯑꯥ ꯑꯗꯨꯕꯨꯗꯤ ꯎꯝ ꯍꯣꯏ ꯑꯗꯨꯕꯨꯗꯤ ꯃꯣꯏꯁꯨ ꯀꯨꯝꯍꯩ ꯑꯃ ꯑꯣꯏꯅ ꯑꯣꯟꯊꯣꯛꯈꯔꯦ ꯂꯥꯏꯒꯤ ꯊꯕꯛꯅꯤ ꯀꯨꯝꯍꯩ ꯑꯃ ꯑꯣꯟꯊꯣꯛꯈ꯭ꯔꯦ ꯑꯗꯨꯅ ꯑꯗꯨꯝ ꯈꯔ ꯀꯦꯔꯛ ꯇꯥꯕꯅꯤ ꯑꯗꯨꯕꯨ ꯇꯧꯗ ꯌꯥꯗꯕꯅꯤꯅ ꯌꯦꯡꯉꯨꯗꯧꯅꯤ ꯑꯗꯨꯁꯨ ꯌꯦꯡꯉꯨꯗꯧꯅꯤ ꯂꯥꯏꯁꯨ ꯆꯍꯤ ꯑꯃꯒꯤ ꯑꯃꯨꯛꯇꯪ ꯍꯔꯥꯎꯕꯅꯤꯅ ꯀꯣ ꯈꯨꯔꯨꯝꯕꯁꯨ ꯈꯨꯔꯨꯝꯁꯨ ꯈꯨꯔꯨꯝꯒꯗꯕꯅꯤ ꯍꯥꯏꯗꯤ ꯑꯗꯨ ꯃꯇꯝꯗ ꯈꯨꯔꯨꯝꯍꯧꯗ꯭ꯔꯗꯤ ꯍꯣꯏ ꯂꯥꯏ

ꯍꯣꯏꯅꯦ ꯑꯥ ꯑꯥ ꯍꯣꯏ ꯍꯣꯏ ꯎꯝ ꯎꯝ ꯍꯣꯏ ꯎꯝ ꯇꯧꯒꯗꯕꯅꯤ ꯇꯧꯒꯗꯕꯅꯤ ꯍꯥꯏꯗꯤ ꯂꯥꯏꯗꯨꯗꯤ ꯂꯥꯏꯅꯤꯗꯅ ꯀꯣ ꯃꯟꯇꯤꯛꯅꯕꯩ ꯃꯊꯧ ꯇꯥꯗꯦꯕꯀꯣ ꯉꯝꯖꯕ ꯈꯔ ꯀꯣꯛ ꯀꯠꯂ ꯂꯣꯏꯔꯦ ꯊꯝꯃꯣꯏ ꯁꯦꯡꯕꯗꯨꯅꯤ ꯂꯥꯏꯅ ꯍꯦꯟꯅ ꯄꯥꯝꯃꯤꯁꯤ ꯅꯠꯇ꯭ꯔꯣ ꯎꯝ ꯆꯠꯁꯤ ꯆꯠꯁꯤ ꯆꯠꯁꯤ ꯑꯩꯁꯨ ꯆꯠꯅꯤꯡꯉꯤꯕꯅꯤ ꯂꯥꯏ ꯍꯔꯥꯎꯕꯗꯣ ꯑꯗꯒꯤ ꯂꯥꯏ ꯍꯔꯥꯎꯕ ꯌꯦꯡꯉꯒ ꯅꯨꯡꯕꯨ ꯅꯨꯡꯁꯤꯔꯛꯏꯗ ꯑꯉꯥꯡ ꯑꯣꯏꯔꯤꯉꯩꯗ ꯂꯥꯏ ꯍꯔꯥꯎꯕ ꯌꯥꯎꯒꯤꯕꯗꯨꯗ ꯀꯩꯅꯣꯒ ꯇꯧꯕ ꯖꯒꯣꯏꯒ ꯁꯥꯈꯤꯕꯗꯣ ꯍꯩꯕꯣꯏ ꯍꯩꯇꯕꯣꯏ ꯇꯧꯔꯒ ꯃꯇꯝꯗꯣ ꯃꯇꯝꯗꯣ ꯅꯨꯡꯉꯥꯏꯇ꯭ꯔꯣ ꯑꯗꯨꯗ ꯑꯩꯈꯣꯏ ꯑꯍꯟ ꯃꯈꯩꯅ ꯅꯨꯡꯁꯤꯗꯅ ꯂꯥꯜꯂꯛꯄꯗꯣ ꯅꯪ ꯅꯤꯡꯁꯤꯡꯗ꯭ꯔꯥꯅꯦ ꯑꯗꯨꯅꯤ ꯑꯗꯨꯝꯕꯗꯨꯁꯨ ꯍꯧꯖꯤꯛꯇꯤ ꯇꯧꯔꯝꯗ꯭ꯔꯥ ꯇꯧꯔꯝꯃꯣꯏꯗ꯭ꯔꯥꯗꯤ ꯈꯪꯗꯦ ꯑꯗꯨ ꯌꯦꯡꯗꯤ ꯌꯦꯡꯉꯨꯁꯤ ꯀꯣ ꯂꯥꯏ ꯑꯃꯨꯛꯇꯪꯗꯤ ꯈꯨꯔꯨꯝꯕ ꯐꯩ ꯌꯥꯏ ꯌꯥꯏ ꯌꯥꯏ ꯌꯥꯏ ꯌꯥꯏ ꯍꯣꯏ ꯍꯣꯏ ꯍꯣꯏ ꯍꯣꯏ ꯍꯣꯏ ꯐꯔꯦ ꯐꯔꯦ ꯍꯣ ꯍꯣꯏ ꯐꯔꯦ ꯐꯔꯦ ꯐꯔꯦ ꯑꯣ ꯂꯥꯛꯑꯣ ꯂꯥꯛꯑꯣ ꯎꯝ ꯍꯣ ꯍꯣ ꯍꯣꯏ ꯍꯣꯏ ꯎꯝ ꯊꯝꯃꯦ ꯊꯝꯃꯦ